ꯃꯅꯤꯄꯨꯔꯒꯤ ꯂꯣꯟꯊꯩ ꯇꯝꯈꯤꯕ ꯑꯃꯁꯨꯡ ꯍꯧꯖꯤꯛ ꯍꯧꯖꯤꯛ ꯁꯤꯖꯤꯟꯅꯔꯛꯄ ꯂꯩ ꯑꯩꯈꯣꯏꯅ ꯈꯪꯖꯕꯗ ꯑꯗꯣ ꯑꯩꯈꯣꯏꯅ ꯑꯉꯥꯡ ꯑꯣꯏꯔꯤꯉꯩꯗ ꯁꯤꯖꯤꯟꯅꯔꯝꯕꯁꯤ ꯁꯥꯕꯤ ꯁꯥꯅꯧꯒ ꯍꯥꯏꯔꯤꯁꯤ ꯑꯉꯥꯡ ꯑꯣꯏꯔꯤꯉꯩꯗ ꯁꯤꯖꯤꯟꯅꯔꯝꯃꯤ ꯀꯩꯅꯣ ꯇꯧꯅꯔꯝꯃꯤ ꯍꯥꯏ ꯑꯗꯣ ꯍꯧꯖꯤꯛꯇꯤ ꯄꯥꯈꯪ ꯂꯩꯁꯥꯕꯤ ꯍꯥꯏꯈ꯭ꯔꯦ ꯁꯥꯕꯤ ꯁꯥꯅꯧꯁꯦ ꯑꯗꯨꯒ ꯃꯃꯥꯡꯗ ꯁꯤꯖꯤꯟꯅꯔꯝꯕꯁꯦ ꯍꯧꯖꯤꯛ ꯁꯤꯖꯤꯟꯅꯔꯤꯕ ꯑꯩꯈꯣꯏ ꯏꯁꯤꯡꯁꯤ ꯃꯃꯥꯡꯗ ꯂꯥꯏꯖ ꯍꯥꯏꯔꯒ ꯀꯩꯅꯣ ꯇꯧꯔꯝꯃꯤ ꯑꯁꯨꯝ ꯑꯣꯜꯂꯛꯄꯗꯒꯤ ꯍꯧꯖꯤꯛ ꯂꯥꯏꯖꯁꯤ ꯏꯁꯤꯡ ꯑꯣꯟꯈꯔꯦ ꯑꯗꯨꯒ ꯑꯍꯨꯝ ꯁꯨꯕꯗꯅ ꯑꯩꯈꯣꯏꯕꯨ ꯄꯣꯛꯄꯤꯕ ꯍꯧꯖꯤꯛ ꯍꯧꯖꯤꯛꯇ ꯕꯥꯕꯥ ꯍꯥꯏꯔꯤꯕ ꯄꯣꯠꯁꯤ ꯊꯥꯏꯅ ꯃꯃꯥꯡꯗꯗꯤ ꯄꯥꯖꯤ ꯄꯥꯕꯨꯡ ꯑꯗꯨꯃꯥꯏꯅ ꯀꯧꯔꯝꯃꯤ ꯑꯗꯣ ꯁꯨꯝ ꯃꯇꯝꯒꯤ ꯃꯇꯨꯡ ꯏꯟꯅ ꯂꯣꯟ ꯁꯨꯝ ꯍꯩꯔꯛꯄꯗꯒꯤ ꯍꯥꯏꯇꯔꯦ ꯍꯧꯖꯤꯛ ꯕꯥꯕꯥ ꯍꯥꯏꯔꯒ ꯃꯌꯥꯝꯅ ꯑꯗꯨꯃꯥꯏꯅ ꯈꯪꯅꯩ ꯍꯥꯏꯔꯤꯕ ꯂꯣꯟ ꯑꯍꯨꯝꯁꯤ ꯑꯩꯅ ꯈꯪꯖꯕ ꯍꯥꯏꯇꯔꯦ ꯍꯣꯏ ꯁꯤꯖꯤꯟꯅꯔꯝꯕ ꯑꯗꯒꯤ ꯍꯧꯖꯤꯛꯇꯅ ꯂꯣꯟ ꯊꯩꯗꯣꯛꯂꯛꯄ ꯋꯥꯍꯩꯁꯤꯡꯅꯤ